ꯑꯁꯣꯝꯒꯤ ꯀꯦꯕ ꯑꯁꯦ ꯑꯩꯅ ꯕꯨꯛ ꯇꯧꯖꯈꯤꯕꯅꯦ ꯑꯗꯨꯕꯨ ꯏꯃꯨꯡꯒꯤ ꯄ꯭ꯔꯣꯕ꯭ꯂꯦꯝ ꯑꯃ ꯂꯥꯛꯄꯅ ꯃꯔꯝꯅ ꯑꯩꯁꯦ ꯁꯣꯝꯒꯤ ꯀꯦꯕꯁꯦ ꯀꯦꯟꯁꯦꯜ ꯇꯧꯖꯈꯤꯕꯅꯦ ꯑꯗꯨ ꯌꯥꯔꯒꯗꯤ ꯑꯁꯣꯝꯅ ꯑꯩꯒꯤ ꯖꯤ ꯄꯦꯒꯤ ꯑꯦꯀꯥꯎꯟꯗꯨꯗ ꯑꯗꯨꯝ ꯔꯤꯐꯟ ꯇꯧꯕꯤꯅꯕꯁꯨ ꯈꯪꯍꯟꯖꯔꯤ ꯄꯩꯁꯥꯒꯤ ꯑꯦꯃꯥꯎꯟꯁꯤꯅ ꯊ꯭ꯔꯤ ꯍꯟꯗ꯭ꯔꯦꯗ ꯐꯤꯞꯇꯤꯅꯤ